ꯍꯜꯂꯣ ꯃꯦꯗꯥꯝ ꯑꯥ ꯇꯥꯏꯑꯦ ꯇꯥꯏ ꯇꯥꯏ ꯑꯁ ꯃꯁꯤꯗ ꯑꯩ ꯑꯥ

ꯑꯗꯨꯒꯤ ꯃꯄꯥꯟꯗ ꯊꯣꯛꯄ ꯉꯝꯗꯦ ꯑꯣ ꯑꯩꯗꯤ ꯇꯥꯏꯑꯦ ꯅꯪ ꯇꯥꯕ꯭ꯔꯣ ꯑꯦ ꯍꯥꯏꯔꯛꯑꯣ ꯎꯝ ꯍꯟꯗꯛꯁꯦ ꯈ꯭ꯔꯤꯁꯃꯥꯁ ꯌꯨꯝꯗ ꯌꯥꯎꯒꯦ ꯍꯣꯏ ꯈꯨꯟꯗ ꯑꯗꯨꯝ ꯐꯖꯅ ꯁꯦꯂꯤꯕ꯭ꯔꯦꯠ ꯇꯧꯒꯦ ꯍꯥꯏꯅ ꯈꯟꯕ ꯑꯗꯣ ꯂꯥꯛꯀꯅꯤꯀꯣ ꯅꯈꯣꯏꯁꯨ ꯀꯣ ꯑꯁ ꯂꯥꯎꯅꯦ ꯂꯥꯎꯅꯦ ꯂꯥꯎꯅꯦ ꯑꯩꯈꯣꯏꯗꯤ ꯍꯟꯗꯛꯁꯦ ꯈ꯭ꯔꯤꯁꯃꯥꯁꯁꯦ ꯐꯖꯅ ꯇꯧꯒꯦ ꯍꯥꯏꯅ ꯑꯩꯈꯣꯏꯗꯤ ꯂꯩꯑꯦ ꯑꯔꯦꯟꯁꯃꯦꯟ ꯍꯧꯖꯤꯛ ꯐꯥꯎꯅ ꯔꯦꯗꯤ ꯇꯧꯔꯒ ꯂꯩꯑꯦ ꯑꯗꯨ ꯎꯝ ꯍꯣꯏ ꯅꯪ ꯅꯪꯕꯨꯁꯨ ꯅꯈꯣꯏ ꯃꯤ ꯀꯌꯥ ꯂꯥꯛꯀꯦꯔꯥ ꯑꯗꯨ ꯑꯩꯈꯣꯏꯁꯨ ꯐꯖꯅ ꯄꯥꯎꯗꯨ ꯂꯧꯔꯒ ꯑꯩ ꯑꯔꯦꯟꯁꯃꯦꯟ ꯐꯖꯅ ꯄꯤꯒꯦꯅ ꯂꯩꯕ ꯍꯣꯏ ꯍꯣꯏ ꯌꯥꯝ ꯐꯔꯦꯗ ꯑꯗꯨꯗꯤ

ꯂꯩꯑꯦ ꯑꯗꯨ ꯃꯌꯥꯝ ꯂꯩꯑꯦ ꯑꯗꯨ ꯑꯗꯨ ꯆꯥꯛ ꯆꯥꯃꯤꯟꯅꯅꯤ ꯆꯔꯁ ꯀꯥꯃꯤꯟꯅꯅꯤ ꯑꯗꯨꯕꯨ ꯑꯥ ꯅꯨꯡꯊꯤꯟꯗ ꯑꯃꯨꯛꯀ ꯗꯔꯃꯥꯒꯨꯝꯕ ꯇꯧꯒꯅꯤ ꯀꯔꯤ ꯀꯔꯤ ꯑꯥꯏꯇꯦꯝ ꯌꯥꯝꯅ ꯇꯧꯕ ꯂꯩꯑꯦꯕ ꯑꯩꯈꯣꯏ ꯈ꯭ꯔꯤꯁꯃꯥꯁꯁꯦ ꯅꯨꯡꯉꯥꯏꯕꯅꯦ ꯍꯣ ꯍꯣꯏ ꯑꯗꯨ ꯒꯦꯝꯁꯀꯨꯝꯕꯁꯨ ꯄꯨꯔꯥ ꯂꯩꯌꯦꯕ ꯑꯗꯨ ꯌꯥꯎꯕ ꯌꯥꯝꯅ ꯅꯨꯡꯉꯥꯏꯅꯦ ꯑꯗꯣ ꯁꯣꯝꯅ ꯍꯟꯗꯛ ꯆꯥꯛ ꯆꯥꯕꯗꯤ ꯑꯩꯈꯣꯏꯁꯦ ꯉꯥꯒꯨꯝꯕ ꯌꯦꯟꯒꯨꯝꯕ ꯑꯗꯣ ꯑꯣꯛꯀꯨꯝꯕ ꯀꯔꯤ ꯀꯔꯤ ꯖꯥꯠ ꯖꯥꯠ ꯂꯩꯌꯦꯗ

ꯑꯩꯅ ꯂꯩꯌꯦ ꯂꯩꯁꯨ ꯂꯩꯌꯦ ꯄꯤꯒꯦꯀꯣ ꯂꯥꯛꯑꯣ ꯂꯥꯛꯑꯣ ꯍꯟꯗꯛꯁꯤ ꯁꯣꯏꯗꯅ ꯑꯗꯨꯝ ꯐꯖꯅ ꯇꯧꯁꯦ ꯑꯗꯣ ꯈ꯭ꯔꯤꯁꯃꯁ ꯂꯥꯛꯇ꯭ꯔꯤꯉꯩꯗ ꯑꯩꯈꯣꯏ ꯑꯃꯨꯔꯛ ꯁꯣꯞꯄꯤꯡ ꯁꯣꯞꯄꯤꯡ ꯀꯩꯅꯣ ꯃꯐꯝ ꯑꯃ ꯐꯖꯕ ꯑꯃꯗ ꯆꯠꯁꯤꯅꯦ ꯆꯠꯃꯤꯟꯅꯁꯦꯀꯣ ꯈ꯭ꯔꯤꯁꯃꯥꯁ ꯃꯇꯝꯇꯗꯤ ꯐꯤꯔꯣꯜ ꯑꯐꯕ ꯐꯖꯕ ꯑꯗꯨꯒꯨꯝꯕ ꯍꯥꯞꯄ ꯅꯨꯃꯤꯠꯅꯦꯕ ꯍꯣꯏ ꯍꯣꯏ ꯍꯣꯏ ꯍꯣꯏ ꯈ꯭ꯔꯤꯁ ꯍꯣꯏ ꯍꯣꯏ ꯈ꯭ꯔꯤꯁꯇꯦꯟ ꯈ꯭ꯋꯥꯏꯗꯒꯤ ꯐꯦꯁꯇꯤꯕꯜꯗꯣ ꯑꯗꯨꯅꯤ ꯍꯣꯏ ꯍꯣꯏ ꯄꯥꯎꯗꯨ ꯑꯗꯨꯝ ꯐꯥꯎꯅꯁꯦ ꯑꯗꯨꯝ